ꯍꯣꯏ ꯑꯩꯅ ꯅꯣꯡꯃ ꯍꯣꯁꯄꯤꯇꯥꯜ ꯆꯠꯄ ꯃꯇꯝꯗ ꯑꯩꯅ ꯌꯥꯝꯅ ꯑꯗꯨ ꯅꯨꯃꯤꯠꯇꯣ ꯀꯥꯎꯕ ꯉꯝꯗꯦ ꯃꯔꯝꯗꯤ ꯑꯗꯨ ꯅꯨꯃꯤꯠꯇꯣ ꯑꯩꯒꯤꯗꯃꯛꯇ ꯌꯥꯝꯅ ꯌꯥꯝ ꯋꯥꯕ ꯃꯇꯝ ꯃꯇꯝ ꯑꯗꯨꯒ ꯌꯥꯝ ꯅꯨꯡꯉꯥꯏꯇꯕ ꯃꯇꯝ ꯑꯣꯏꯈꯤ ꯃꯔꯝꯗꯤ ꯑꯩꯅ ꯀ꯭ꯌꯨꯁꯨ ꯁꯥꯡꯅ ꯍꯣꯁꯄꯤꯇꯥꯜꯗꯣ ꯁꯥꯡꯅ ꯂꯦꯞꯄꯦ ꯂꯥꯏꯛ ꯐꯣꯔ ꯐꯥꯏꯚ ꯑꯋꯔꯁ ꯑꯩꯅ ꯉꯥꯏꯔꯒ ꯑꯩꯒꯤ ꯇꯔꯟ ꯂꯥꯛꯑꯦ ꯑꯗꯨ ꯃꯇꯨꯡꯗ ꯑꯃꯨꯛ ꯍꯣꯁꯄꯤꯇꯥꯜ ꯃꯅꯨꯡꯗ ꯗꯣꯛꯇꯔꯉꯣꯟꯗ ꯂꯥꯏꯌꯦꯡꯕ ꯃꯇꯝꯗ ꯀꯔꯤ ꯍꯥꯏꯁꯤꯔꯥ ꯑꯩꯅ ꯑꯩꯒꯤ ꯂꯥꯏꯌꯦꯡꯕꯒꯤ ꯑꯩꯒꯤ ꯂꯥꯏꯅꯥꯗꯣ ꯌꯦꯡꯉꯛꯄ ꯃꯇꯝꯗ ꯑꯃꯨꯛ ꯍꯥꯏꯕꯗꯤ ꯐꯥꯕ ꯃꯇꯨꯡꯗ ꯑꯃꯨꯛ ꯇꯦꯁ ꯇꯧꯅꯤꯡꯉꯥꯏꯒꯤ ꯑꯗꯨꯗ ꯑꯦꯕꯥꯏꯂꯦꯕꯜ ꯑꯣꯏꯗꯦ ꯍꯥꯏꯔꯒ ꯑꯗꯨꯒꯨꯝꯕ ꯌꯥꯝꯅ ꯏꯟꯀꯟꯕꯤꯅꯦꯟ ꯑꯣꯏꯕ ꯍꯥꯏꯕꯗꯤ ꯄꯣꯠ ꯊꯣꯛꯄꯗꯨ ꯑꯗꯨꯒꯨꯝꯕꯗꯨ ꯌꯥꯝ ꯅꯨꯡꯉꯥꯏꯇꯦ ꯑꯩ ꯉꯁꯤ ꯐꯥꯎꯕ ꯅꯨꯡꯉꯥꯏꯕ ꯐꯥꯎꯈꯤꯗꯦ ꯑꯗꯨꯅ ꯇ꯭ꯔꯤꯠꯃꯦꯟ ꯇꯧꯕ ꯃꯇꯝꯗ ꯂꯣꯏꯅꯃꯛ ꯋꯥꯟ ꯍꯣꯁꯄꯤꯇꯥꯜꯗ ꯑꯦꯚꯥꯏꯂꯦꯕꯜ ꯑꯣꯏꯕꯁꯦ ꯈ꯭ꯋꯥꯏꯗꯒꯤ ꯐꯩꯌꯦ ꯍꯥꯏꯔꯒ ꯍꯥꯏꯕꯁꯦ ꯍꯥꯏꯅꯤꯡꯉꯤ ꯑꯗꯨꯒ ꯑꯗꯨꯒꯤ ꯅꯨꯃꯤꯠꯇꯨꯗꯤ ꯄꯨꯟꯁꯤꯗꯁꯨ ꯀꯥꯎꯔꯔꯣꯏ